ꯑꯩꯒꯤ ꯏꯐꯝꯗ ꯃꯤꯌꯥꯝꯅ ꯆꯠꯄ ꯄꯥꯝꯕ ꯄꯥꯝꯕ ꯃꯐꯝꯁꯤꯡ ꯑꯗꯨꯗꯤ ꯀꯪꯂꯥ ꯀꯪꯂꯥ ꯍꯥꯏꯔꯤꯕ ꯃꯐꯝ ꯑꯁꯤ ꯃꯩꯇꯩ ꯑꯩꯈꯣꯏꯒꯤ ꯑꯣꯏꯅꯗꯤ ꯌꯥꯝꯅ ꯁꯦꯡꯂꯕ ꯏꯄꯥꯅꯥꯠ ꯏꯄꯨꯅꯥꯠ ꯀꯌꯥꯒꯤ ꯍꯧꯔꯛꯐꯝ ꯑꯣꯏꯕ ꯃꯩꯇꯩ ꯑꯩꯈꯣꯏꯒꯤ ꯈꯣꯏꯔꯤ ꯅꯥꯎꯐꯝ ꯏꯍꯥꯟ ꯍꯥꯟꯅ ꯇꯥꯈꯤꯕ ꯑꯃꯗꯤ ꯅꯤꯡꯊꯣꯂꯣꯟ ꯃꯊ ꯃꯊꯪ ꯃꯊꯪ ꯁꯨꯊꯥꯡ ꯀꯌꯥ ꯑꯃ ꯂꯦꯞꯇꯅ ꯄꯥꯜꯂꯛꯄ ꯁꯦꯡꯂꯕ ꯏꯇꯤꯍꯥꯁꯤꯛꯀ ꯌꯥꯝꯅ ꯃꯔꯤ ꯂꯩꯅꯕ ꯑꯗꯨꯒꯨꯝꯕ ꯃꯐꯝ ꯑꯃ ꯑꯣꯏꯕꯅ ꯍꯥꯏꯔꯤꯕ ꯃꯐꯝ ꯑꯁꯤ ꯃꯤꯌꯥꯝꯅ ꯆꯠꯄꯗ ꯌꯥꯝꯅ ꯄꯥꯝꯅꯕ ꯑꯃꯗꯤ ꯃꯔꯨꯑꯣꯏꯕ ꯃꯐꯝ ꯑꯃꯅꯤ